ꯈꯨꯡꯒꯪ ꯈꯨꯡꯒꯪꯁꯤꯡ ꯑꯁꯤ ꯊꯥꯗꯣꯛꯂꯝꯃꯒ ꯁꯍꯔꯁꯤꯡ ꯑꯁꯤ ꯃꯤꯄꯨꯝ ꯈꯨꯗꯤꯡꯃꯛꯅ ꯄꯥꯝꯅ ꯄꯥꯝꯅꯔꯤꯕ ꯃꯔꯝꯗꯤ ꯃꯈꯣꯏꯅ ꯄ꯭ꯔꯖꯥ ꯍꯥꯏꯕꯗꯤ ꯁꯍꯔꯁꯤꯡꯁꯤ ꯍꯦꯛꯇ ꯊꯕꯛ ꯑꯦꯅꯤ ꯊꯕꯛ ꯈꯨꯗꯤꯡꯃꯛ ꯁꯍꯔꯁꯤꯡꯗ ꯑꯌꯥꯝꯕ ꯃꯇꯝꯗ ꯐꯪꯉꯤ ꯊꯕꯛ ꯁꯨꯕ ꯑꯣꯏꯔꯣ ꯃꯔꯝꯗꯤ ꯗꯣꯛꯇꯔ ꯏꯟꯖꯤꯅꯤꯌꯥꯔꯒꯤ ꯂꯩꯐꯝꯕꯨ ꯑꯣꯏꯔꯣ ꯃꯔꯝꯗꯤ ꯂꯩꯐꯝ ꯂꯩꯕ ꯑꯃꯁꯨꯡ ꯁꯍꯔꯁꯤꯡ ꯑꯁꯤꯗ ꯍꯥꯏꯕꯗꯤ ꯗꯣꯛꯇꯔ ꯇꯝꯅꯤꯡꯕ ꯃꯔꯝꯗꯤ ꯍꯣꯁꯄꯤꯇꯥꯂꯥꯏꯁ ꯑꯣꯏꯕ ꯍꯣꯁꯄꯤꯇꯥꯜꯒꯤ ꯈꯨꯗꯣꯡꯆꯥꯕ ꯃꯌꯥꯝꯁꯨ ꯐꯪꯕ ꯑꯗꯨꯅ ꯃꯔꯝ ꯑꯣꯏꯔꯒ ꯈꯨꯡꯒꯪ ꯍꯥꯏꯕꯁꯤꯗꯗꯤ ꯀꯔꯤꯒꯨꯝꯕ ꯑꯃꯐꯥꯎꯕ ꯂꯩꯇꯕ ꯚꯤꯜꯂꯦꯖ ꯈꯨꯡꯒꯪꯁꯤꯡ ꯑꯁꯤꯗ ꯂꯩꯔꯛꯇꯕ ꯃꯔꯝꯅ ꯁꯍꯔꯁꯤꯡ ꯑꯁꯤ ꯃꯈꯣꯏꯅ ꯄꯥꯝꯅ ꯂꯣꯏꯅ ꯆꯠꯅꯔꯤꯕꯅꯤ ꯆꯠꯅꯔꯤꯕꯅꯤ